ꯑꯩꯁꯦ ꯍꯧꯖꯤꯛ ꯍꯧꯖꯤꯛ ꯃꯥꯏꯀ꯭ꯔꯣꯐꯥꯏꯅꯥꯟꯁꯇ ꯑꯀꯥꯎꯟꯇꯦꯟ ꯑꯣꯏꯅ ꯂꯩꯖꯕꯅꯦ ꯑꯗꯨꯅ ꯑꯩꯒꯤ ꯑꯦꯁꯤꯁꯇꯦꯟ ꯑꯃ ꯗꯔꯀꯥꯔ ꯇꯥꯔꯦꯅ ꯍꯟꯗꯛ ꯑꯩꯒꯤ ꯑꯦꯁꯤꯁꯇꯦꯟ ꯑꯃ ꯂꯥꯛꯑꯦ ꯃꯥꯁꯦ ꯐ꯭ꯔꯦꯁꯔꯅꯦ ꯋꯛ ꯅꯣꯂꯦꯖ ꯀꯩꯝꯇ ꯀꯩꯝꯇ ꯂꯩꯇꯦ ꯑꯗꯨꯗꯨꯅ ꯐ꯭ꯔꯦꯁꯔ ꯑꯃ ꯇꯥꯛꯄ ꯍꯥꯏꯕꯁꯦ ꯌꯥꯝ ꯂꯨꯏ ꯀꯣ ꯑꯗꯨꯅ ꯄꯩꯁꯥ ꯊꯤꯕꯗꯕꯨ ꯑꯣꯏꯔꯣ ꯑꯣꯔ ꯗꯇꯥ ꯑꯦꯟꯇ꯭ꯔꯤ ꯆꯪꯕꯕꯨ ꯑꯣꯏꯔꯣ ꯃꯀꯣꯛꯇꯒꯤ ꯂꯣꯏꯅ ꯇꯥꯛꯇꯣꯏꯅꯣꯕꯀꯣ ꯑꯗꯨꯗꯨꯅ ꯑꯦꯕ꯭ꯔꯤꯇꯥꯏꯝ ꯀꯩꯍꯥꯏꯇꯥꯅꯤ ꯍꯧꯖꯤꯛꯁꯦ ꯍꯥꯟꯅ ꯄꯨꯡ ꯃꯔꯤꯗ ꯍꯜꯂꯝꯕꯗꯣ ꯄꯨꯡ ꯇꯔꯨꯛꯇꯒ ꯍꯟꯒꯠꯂꯛꯄꯤ ꯍꯥꯏꯕꯗꯤ ꯑꯩꯒ ꯀꯣ ꯋꯛ ꯇꯧꯃꯤꯟꯅꯔꯤꯕ ꯃꯥꯁꯦ ꯑꯩꯒ ꯆꯞ ꯃꯥꯟꯅꯅ ꯐ꯭ꯂꯨꯋꯦꯟ ꯑꯝꯗ ꯆꯠꯃꯤꯟꯅꯅꯕ ꯍꯣꯠꯅꯕꯗ ꯃꯥ ꯇꯥꯛꯇꯣꯔꯤꯅꯤꯅ ꯑꯩꯒꯤ ꯋꯥꯟ ꯑꯥꯔ ꯆꯪꯕ ꯊꯕꯛꯁꯦ ꯇꯨ ꯑꯥꯔꯅꯦꯕ ꯆꯪꯗꯣꯏꯁꯦ ꯑꯗꯨꯅ ꯌꯥꯝꯗꯤ ꯀꯩ ꯍꯥꯏꯇꯥꯔꯦ ꯁꯝꯇꯥꯏꯝꯁ ꯑꯥꯏ ꯐꯤꯜ ꯏꯔꯤꯇꯦꯠ ꯑꯗꯨꯕꯨ ꯃꯥꯁꯨ ꯈꯪꯗꯕꯅꯤꯅ ꯀꯣ ꯑꯩꯅ ꯐꯖꯅ ꯇꯥꯛꯄꯤꯔꯀꯥꯟꯗꯥ ꯃꯥꯁꯨ ꯅꯣꯂꯦꯖ ꯂꯩꯗꯣꯏꯅꯦ ꯍꯥꯏꯗꯅ ꯑꯌꯥꯝꯕ ꯃꯇꯝꯗ ꯑꯗꯨꯝ ꯃꯥꯁꯨ ꯑꯅꯧꯕꯅꯤꯅ ꯍꯩꯖꯅꯕ ꯀꯩꯅꯣ ꯅꯣꯂꯦꯖ ꯀꯂꯦꯛ ꯇꯧꯅꯕ ꯌꯥꯝ ꯀꯟꯅ ꯍꯣꯠꯅꯖꯩ ꯑꯗꯣ ꯃꯇꯝꯒꯤ ꯃꯇꯨꯡ ꯏꯟꯅ ꯃꯥꯁꯨ ꯑꯗꯨꯝ ꯐꯔꯛꯄ ꯑꯣꯏꯁꯅꯨ ꯑꯗꯨꯒ ꯐꯔꯛꯈꯤꯅꯤꯁꯨ ꯈꯜꯂꯤ ꯑꯗꯨꯒ ꯃꯇꯝ ꯈꯔ ꯆꯪꯕ ꯏꯠ ꯃꯦ ꯇꯦꯛꯁ ꯋꯥꯟ ꯃꯟꯠ ꯑꯣꯔ ꯁꯝꯊꯤꯡ ꯑꯗꯣ ꯑꯗꯨꯏ ꯃꯇꯨꯡꯗꯒꯤꯗꯤ ꯏꯕꯥꯅꯤ ꯆꯞ ꯃꯥꯅꯅ ꯊꯕꯛ ꯇꯧꯃꯤꯟꯅꯔꯛꯑꯅꯤ ꯑꯗꯨꯗꯒꯤ ꯉꯟꯇꯥꯁꯨ ꯍꯟꯕ ꯌꯥꯔꯅꯤ ꯑꯗꯨꯅꯤ ꯍꯥꯏꯖꯅꯤꯡꯉꯤꯁꯦ